ꯍꯜꯂꯣ ꯇꯥꯏꯌꯦ ꯀꯗꯥꯏ ꯂꯩꯕ꯭ꯔꯣ ꯅꯣꯏ ꯑꯦ ꯑꯦ ꯅꯨꯡꯉꯥꯏꯔꯤꯀꯣ ꯑꯗꯨ ꯑꯩ ꯋꯥ ꯑꯃ ꯍꯪꯅꯤꯡꯕꯀꯣ ꯅꯣꯏꯒꯤ ꯃꯐꯝꯗ ꯌꯨꯝ ꯚꯔꯥ ꯌꯨꯝ ꯚꯔꯥꯒꯨꯝꯕ ꯐꯪꯒꯗ꯭ꯔꯣ ꯑꯩꯁꯦ ꯌꯨꯝ ꯑꯁ ꯑꯩ ꯌꯨꯝ ꯂꯩꯔꯗꯤ ꯑꯩꯐꯦꯃꯦꯂꯤ ꯑꯣꯏꯅ ꯐꯝꯅꯤꯡꯉꯦꯅꯦ

ꯑꯣ ꯑꯗꯨ ꯌꯨꯝꯁꯦ ꯕꯤꯜꯗꯤꯡꯂ ꯅꯠꯇꯔꯒ ꯀꯠꯆꯥ ꯌꯨꯝꯂ ꯑꯦ ꯑꯗꯨ ꯑꯩꯈꯣꯏꯁꯦꯀꯣ ꯑꯣ ꯑꯩ ꯀꯥꯠꯆꯥꯗꯗꯤ ꯐꯝꯅꯤꯡꯗꯦꯅꯦ ꯈꯔ ꯕꯤꯜꯗꯤꯡ ꯈꯔ ꯑꯐꯕꯒꯨꯝꯕꯗ ꯐꯝꯅꯤꯡꯕꯀꯣ ꯑꯗꯨ ꯌꯨꯝꯁꯦ ꯇꯣꯏꯂꯦꯠꯀꯨꯝꯕ ꯀꯔꯤ ꯑꯦꯠꯇꯦꯁ ꯑꯣꯏꯕ꯭ꯔ ꯀꯔꯝꯊꯥꯏꯅ ꯇꯧꯕ꯭ꯔ ꯕꯥꯠꯔꯨꯝ ꯇꯣꯏꯂꯦꯠꯀꯨꯝꯕꯁꯦ ꯗꯤꯄꯣꯖꯤꯠꯁꯦ ꯗꯤꯄꯣꯖꯤꯠꯀꯣ ꯑꯣ ꯑꯦ ꯑꯗꯨ ꯌꯥꯏ ꯀꯔꯤꯁꯨ ꯀꯥꯏꯗꯦ ꯍꯥꯞꯄꯤꯒꯦ ꯑꯗꯨꯝ ꯑꯣ ꯑꯣ ꯊꯥ ꯚꯔꯥ ꯊꯥꯗ ꯀꯌꯥ ꯀꯌꯥꯔ ꯊꯥꯗꯀꯣ ꯑꯁ ꯌꯥꯝ ꯍꯣꯡꯉꯦꯅꯦ ꯅꯣꯏꯔꯣꯝꯗꯗꯤ ꯌꯥꯝ ꯍꯣꯡꯉꯦꯅꯦ ꯑꯁ ꯑꯁ ꯌꯥꯝ ꯍꯣꯡꯉꯦ ꯌꯥꯝ ꯐꯩꯅꯦ ꯑꯗꯨꯗꯤ ꯑꯗꯨ ꯏꯁꯤꯡꯒꯨꯝꯕ ꯃꯩꯒꯨꯝꯕꯗꯤ ꯕꯦꯔꯥ ꯂꯩꯕ꯭ꯔ ꯂꯩꯇꯦ ꯅꯨꯡꯉꯥꯏ ꯀꯔꯝ ꯇꯧꯕ꯭ꯔ ꯑꯣ ꯑꯣ ꯑꯦ ꯑꯗꯨꯗꯤ ꯌꯥꯝ ꯐꯔꯦ ꯑꯦ ꯑꯗꯨꯗꯤ ꯎꯝ ꯎꯝ ꯑꯣ ꯑꯗꯨ ꯍꯣꯏꯅꯦ ꯍꯣꯏꯅꯦ ꯏꯁ ꯃꯔꯨꯞ ꯃꯄꯥꯡ ꯍꯥꯏꯕꯁꯦ ꯑꯗꯨꯅꯤꯅꯦꯍꯦ ꯑꯗꯨꯗꯤ ꯐꯔꯦ ꯑꯩ ꯍꯌꯦꯡ ꯍꯪꯆꯤꯠ ꯀꯣꯏꯔꯛꯀꯦ ꯌꯨꯝꯗꯨ ꯌꯦꯡꯕ ꯂꯥꯛꯀꯦꯀꯣ ꯆꯣꯆꯣ ꯊꯝꯃꯦ ꯑꯗꯨꯗꯤ ꯐꯔꯦ ꯆꯣꯆꯣ